ꯈꯨꯠꯅ ꯂꯣꯟꯕ ꯐꯤ ꯑꯁꯦ ꯀꯩꯊꯦꯜꯗꯒꯤ ꯔꯦꯗꯤ ꯃꯦꯗꯀꯤ ꯐꯤꯁꯤꯡꯗꯒꯤ ꯌꯥꯝꯅ ꯈꯦꯠꯅꯩ ꯍꯥꯏꯕꯗꯤ ꯈꯨꯠꯅ ꯂꯣꯟꯕ ꯍꯥꯏꯔꯤꯁꯤꯗꯕꯨ ꯃꯈꯣꯏꯅ ꯃꯇꯝ ꯆꯪꯅ ꯑꯩꯈꯣꯏꯅ ꯕꯦꯁ ꯑꯣꯐ ꯗ ꯕꯦꯁ ꯀ꯭ꯋꯥꯂꯤꯇꯤ ꯂꯪ ꯀꯩꯀꯩ ꯁꯤꯖꯤꯟꯅꯔꯒ ꯃꯇꯝ ꯆꯪꯅ ꯑꯅꯧ ꯑꯅꯧꯕ ꯗꯤꯖꯥꯏꯟ ꯍꯥꯞꯆꯤꯜꯂꯒ ꯈꯨꯠꯅ ꯐꯖꯅ ꯁꯦꯝꯃꯒ ꯄꯨꯊꯣꯔꯛꯄꯅꯤ ꯑꯗꯨꯕꯨ ꯃꯥꯔꯀꯦꯠꯇ ꯐꯪꯉꯤꯕ ꯔꯦꯗꯤ ꯃꯦꯗ ꯑꯁꯤꯗꯤ ꯃꯦꯆꯤꯟꯅ ꯁꯥꯕ ꯂꯪ ꯑꯃꯁꯨꯡ ꯁꯤꯖꯤꯟꯅꯔꯤꯕ ꯄ꯭ꯔꯗꯛꯁꯤꯡꯗꯣ ꯀ꯭ꯋꯥꯂꯤꯇꯤ ꯌꯥꯝꯅ ꯍꯟꯊꯔꯕ ꯄ꯭ꯔꯗꯛꯁꯤꯡ ꯑꯍꯣꯡ ꯑꯍꯣꯡꯕ ꯄ꯭ꯔꯗꯛꯁꯤꯡ ꯁꯤꯖꯤꯟꯅꯔꯒ ꯃꯦꯆꯤꯟꯅ ꯄꯨꯡ ꯃꯇꯝ ꯆꯪꯗꯅ ꯅꯣꯡꯃꯗ ꯂꯤꯁꯤꯡ ꯑꯃ ꯑꯅꯤꯃꯨꯛ ꯖꯔ ꯖꯔ ꯍꯦꯛꯇ ꯄꯨꯊꯣꯔꯛꯄꯅꯦꯕ ꯑꯗꯨꯕꯨ ꯈꯨꯠꯅ ꯂꯣꯟꯕ ꯍꯥꯏꯔꯤꯁꯤꯗꯕꯨ ꯃꯥꯒꯤ ꯃꯆꯨ ꯃꯥꯒꯤ ꯀ꯭ꯋꯥꯂꯤꯇꯤ ꯐꯤꯗꯨ ꯀꯃꯥꯏ ꯇꯧꯒꯅꯤ ꯈꯨꯠꯅ ꯂꯣꯟꯕ ꯐꯤꯁꯤꯅꯕꯨ ꯑꯃꯨꯛꯀ ꯈꯨꯠꯅ ꯂꯣꯟꯕ ꯐꯤꯁꯦ ꯃꯥꯒꯤ ꯐꯤꯗꯨꯒꯤ ꯀ꯭ꯋꯥꯂꯤꯇꯤꯁꯨ ꯌꯥꯝꯅ ꯐꯩ ꯃꯦꯆꯤꯟꯒ ꯂꯣꯟꯕꯗꯒꯤꯁꯨ ꯑꯗꯨꯒ ꯀꯨꯏꯅꯁꯨ ꯂꯥꯁꯇꯤꯡ ꯑꯣꯏ ꯑꯗꯨꯒ ꯃꯦꯆꯤꯟꯅ ꯂꯣꯟꯕꯁꯤꯗꯤ ꯀꯨꯏꯅ ꯂꯥꯁꯇꯤꯡ ꯑꯣꯏꯗꯦ ꯉꯥꯏꯍꯥꯛꯇꯪ ꯈꯛꯇꯪ ꯁꯤꯖꯤꯟꯅꯔꯒ ꯑꯗꯨꯝ ꯂꯪꯊꯣꯛꯈꯤꯕ ꯌꯥꯔꯅꯤ ꯑꯗꯣ ꯈꯨꯠꯅ ꯂꯣꯟꯕ ꯐꯤꯁꯤꯗꯤ ꯃꯥꯔꯀꯦꯠꯁꯤꯗꯁꯨ ꯈꯨꯠꯅ ꯂꯣꯟꯕ ꯐꯤꯁꯤꯅ ꯍꯦꯟꯅ ꯗꯤꯃꯥꯟ ꯂꯩ ꯑꯗꯨꯒ ꯃꯃꯟꯁꯨ ꯇꯥꯡꯕ ꯍꯦꯜꯂꯤ ꯍꯥꯏꯕꯗꯤ ꯃꯇꯝ ꯆꯪꯅ ꯁꯦꯝꯕ ꯄꯣꯠ ꯑꯣꯏꯕꯅꯤꯅ ꯃꯃꯜ ꯍꯦꯟꯅ ꯇꯥꯡꯂꯤꯕꯅꯦꯕ ꯃꯥꯔꯀꯦꯠꯀꯤ ꯔꯦꯗꯤ ꯃꯦꯗꯁꯤꯡꯁꯤꯗꯤ ꯃꯦꯆꯤꯟꯅ ꯁꯠ ꯁꯠ ꯁꯦꯝꯈꯤꯕꯅꯤꯅ ꯑꯗꯨꯅ ꯍꯣꯡꯅ ꯐꯪꯉꯤ ꯑꯗꯨꯒ ꯃꯤꯁꯤꯡꯁꯤꯅ ꯍꯧꯖꯤꯛ ꯐꯥꯎꯕꯗ ꯑꯗꯨꯝ ꯈꯨꯠꯅ ꯂꯣꯟꯕ ꯐꯤꯁꯤꯡꯁꯤꯅ ꯍꯦꯟꯅ ꯄꯥꯝꯃꯤꯕꯒꯤ ꯃꯔꯝꯗꯤ ꯃꯥꯒꯤ ꯐꯤꯗꯨꯒꯤ ꯃꯥꯒꯤ ꯐꯤꯗꯨꯒꯤ ꯃꯥꯒꯤ ꯀ꯭ꯋꯥꯂꯤꯇꯤꯗꯨ ꯌꯦꯡꯉꯒꯅꯦꯕ ꯍꯥꯏꯕꯗꯤ ꯀꯨꯏꯅ ꯂꯥꯁꯇꯤꯡ ꯑꯣꯏꯕ ꯑꯗꯨꯒ ꯐꯖꯕꯁꯨ ꯈꯨꯠꯅ ꯂꯣꯟꯕ ꯐꯤꯁꯤꯡꯁꯤꯅ ꯍꯦꯟꯅ ꯐꯖꯕ ꯍꯦꯜꯂꯤ ꯍꯥꯏꯕꯗꯤ ꯈꯨꯠꯅ ꯂꯣꯟꯕꯅꯤꯅ ꯃꯦꯆꯤꯟꯅ ꯂꯣꯟꯕ ꯍꯥꯏꯕꯗꯨꯗꯤ ꯖꯕ ꯖꯕ ꯇꯧꯔꯒ ꯃꯦꯆꯤꯟꯒꯤ ꯗꯤꯖꯥꯏꯟ ꯑꯃ ꯀꯔꯤ ꯑꯃ ꯐꯖꯅ ꯅꯥꯏꯗꯦ ꯑꯗꯨꯕꯨ ꯈꯨꯠꯅ ꯂꯣꯟꯕ ꯍꯥꯏꯔꯤꯁꯤꯗꯗꯤ ꯈꯨꯠꯅ ꯐꯖꯅ ꯃꯨꯟꯅ ꯊꯤꯔꯒ ꯃꯥꯒꯤ ꯗꯤꯖꯥꯏꯟꯗꯨꯁꯨ ꯃꯑꯣꯡ ꯇꯥꯅ ꯃꯌꯦꯛ ꯁꯦꯡꯅ ꯍꯛꯑꯒ ꯁꯦꯝꯃꯛꯄ ꯄꯣꯠꯅꯤꯅ ꯈꯨꯠꯅ ꯁꯦꯝꯕ ꯐꯤꯁꯤꯡꯁꯤꯅ ꯍꯦꯟꯅ ꯃꯤꯌꯥꯝꯅ ꯄꯥꯝꯅꯔꯤꯕꯅꯤ